ꯍꯜꯂꯣ ꯁꯨꯅꯤꯇꯥ ꯑꯥ ꯄꯥꯎ ꯐꯥꯎꯅꯗꯕꯁꯨ ꯀꯨꯏꯈ꯭ꯔꯦꯀꯣ ꯅꯨꯡꯉꯥꯏꯔꯤ ꯅꯣꯏꯁꯨ ꯅꯨꯡꯉꯥꯏꯔꯤꯕ꯭ꯔꯣ ꯑꯉꯥꯡꯕꯨ ꯀꯃꯥꯏꯅ ꯇꯧꯔꯤꯕ꯭ꯔꯣ

ꯑꯣ ꯑꯗꯨꯀꯣ ꯑꯩꯈꯣꯏꯁꯨ ꯀꯣꯏꯕ ꯆꯠꯁꯦ ꯃꯄꯥꯟꯗ ꯃꯐꯝ ꯑꯃ ꯃꯤꯅ ꯌꯥꯝ ꯆꯠꯂꯦ ꯍꯧꯖꯤꯛ ꯀꯥꯟ ꯍꯤꯌꯦ ꯁꯀ꯭ꯔꯤꯠ ꯍꯥꯏꯅ ꯑꯉꯥꯡꯈꯣꯏ ꯄꯨꯔꯒ ꯆꯠꯁꯤꯔꯥ ꯑꯗꯨ ꯑꯗꯨ ꯍꯌꯦꯡ ꯍꯪꯆꯤꯠꯇꯤ ꯌꯥꯒꯦꯔꯀꯣ ꯑꯣ ꯑꯩꯗꯤ ꯑꯗꯨꯝ ꯁꯨꯇꯤ ꯂꯧꯔꯒꯦꯅ ꯂꯩꯕ ꯍꯣꯏ ꯑꯗꯨꯁꯨ ꯌꯥꯏ ꯑꯗꯨ ꯍꯣꯏ ꯍꯣꯏ ꯍꯧꯖꯤꯛ ꯁꯇꯔꯗꯦ ꯁꯦꯀꯦꯟ ꯁꯇꯔꯗꯦ ꯇꯥꯒꯅꯤꯅꯀꯣ ꯑꯦ ꯍꯟꯗꯛꯀꯤ ꯍꯞꯇꯥ

ꯍꯣꯏ ꯍꯣꯏ ꯌꯥꯏ ꯑꯗꯨꯁꯨ ꯑꯗꯨꯕꯨꯀꯣ

ꯍꯥꯏꯌꯨ ꯅꯪ ꯑꯥ ꯅꯪ ꯍꯥꯏꯌꯨ ꯍꯥꯟꯅ ꯍꯣꯏ ꯑꯗꯨꯃꯥꯏꯅ ꯇꯧꯁꯦ ꯍꯥꯏꯅ ꯑꯩꯁꯨ ꯍꯥꯏꯒꯦꯅ ꯂꯩꯕ ꯑꯗꯨ ꯑꯉꯥꯡ ꯄꯨꯕꯅꯤꯅ ꯆꯥꯛ ꯏꯁꯤꯡꯗꯤ ꯑꯥꯗ ꯆꯥꯕ ꯅꯨꯡꯉꯥꯏꯒꯦꯔꯥ ꯑꯩꯈꯣꯏꯅ ꯑꯗꯨꯝ ꯄꯨꯕ ꯅꯨꯡꯉꯥꯏꯒꯦꯔꯀꯣ ꯍꯣꯏ ꯌꯥꯏ ꯑꯗꯨ ꯌꯥꯏꯌꯦ ꯍꯣꯏ ꯑꯗꯨ ꯒꯥꯔꯤꯗꯤ ꯑꯩꯈꯣꯏꯒꯤ ꯒꯥꯔꯤꯅ ꯆꯥꯎꯕꯅꯤꯅ ꯑꯗꯨꯝ ꯑꯩꯈꯣꯏ ꯒꯥꯔꯤꯗ ꯌꯥꯎꯕ ꯌꯥꯏ ꯅꯣꯏꯁꯨ

ꯍꯣꯏ ꯍꯣꯏ ꯍꯣꯏ ꯑꯗꯨꯃꯥꯏꯅ ꯇꯧꯁꯦ ꯑꯗꯨ ꯅꯣꯏꯗꯤ ꯑꯥ ꯃꯤ ꯀꯌꯥ ꯆꯠꯀꯅꯤ ꯆꯠꯀꯦ ꯍꯥꯏꯔꯗꯤ ꯂꯣꯏ ꯆꯠꯀꯅꯤꯀꯣ ꯏꯃꯨꯡ ꯍꯣꯏ ꯍꯣꯏ ꯆꯟꯒꯅꯤꯗ ꯑꯗꯨ ꯒꯥꯔꯤꯗ ꯍꯣꯏ ꯐ꯭ꯔꯥꯏꯗꯦꯗꯁꯨ ꯑꯗꯨꯝ ꯄꯥꯎ ꯐꯥꯎꯅꯁꯤ ꯀꯔꯤ ꯀꯔꯤ ꯊꯣꯡꯒꯗꯕ꯭ꯔꯥ ꯍꯥꯏꯕꯁꯨ ꯐ꯭ꯔꯥꯏꯗꯦꯗ ꯑꯗꯨꯝ ꯋꯥꯔꯤ ꯁꯥꯟꯅꯁꯦ ꯍꯣꯏ ꯍꯣꯏ ꯑꯥ ꯊꯝꯃꯒꯦ